ꯑꯥ ꯑꯥ ꯁꯤ ꯑꯥ ꯄꯥꯏꯕꯤꯔꯤꯁꯦ ꯑꯩꯈꯣꯏꯒꯤ ꯑꯥ ꯀꯩꯅꯣ ꯗ꯭ꯔꯒ ꯍꯣꯜ ꯁꯦꯜꯂꯔ ꯑꯥ ꯑꯗꯨ ꯑꯣꯏꯕꯤꯔꯕ꯭ꯔꯥ ꯑꯗꯣ ꯁꯣꯝꯗ ꯑꯩ ꯍꯪꯖꯅꯤꯡꯕꯁꯦ ꯑꯩꯈꯣꯏꯒꯤ ꯄꯣꯠꯁꯤ ꯂꯤꯁꯤꯡ ꯀꯌꯥꯃꯨꯛꯀꯤ ꯂꯧꯔ ꯀꯥꯟꯗ ꯑꯩꯈꯣꯏꯒꯤ ꯄꯥꯔꯁꯦꯟ ꯄꯤꯕꯤꯒꯅꯤ ꯍꯥꯏꯕꯗꯣ ꯑꯗꯨ ꯍꯥꯟꯅ ꯈꯪꯅꯤꯡꯏ ꯑꯣ ꯑꯁ ꯌꯥꯝ ꯐꯔꯦ ꯌꯥꯝ ꯅꯨꯡꯉꯥꯏꯖꯔꯦ ꯑꯗꯨꯒ ꯑꯥ ꯄꯣꯠꯁꯤ ꯑꯩꯈꯣꯏꯅ ꯂꯧꯔꯕ ꯃꯇꯨꯡꯗ ꯑꯥ ꯑꯩꯈꯣꯏꯗ ꯌꯧꯔꯛꯂꯕ ꯃꯇꯨꯡꯗ ꯍꯥꯏꯕꯗꯤ ꯀꯦꯁ ꯑꯣꯟ ꯗꯤꯂꯤꯕꯔꯤ ꯄꯣꯠꯁꯤ ꯌꯧꯔꯛꯂꯕ ꯃꯇꯨꯡꯗ ꯑꯩꯈꯣꯏꯅ ꯄꯩꯁꯥ ꯄꯤꯕꯒꯤ ꯈꯨꯗꯣꯡ ꯆꯥꯕꯗꯨ ꯑꯌꯥꯕ ꯂꯩꯒꯗ꯭ꯔꯥ ꯑꯣ ꯄꯩꯁꯥꯁꯤ ꯑꯩꯈꯣꯏ ꯄꯤꯔꯕ ꯃꯇꯨꯡꯗ ꯑꯗꯨꯒꯤ ꯄꯥꯔꯁꯦꯟ ꯗꯤꯁꯀꯥꯎꯟꯅ ꯆꯤꯡꯕꯁꯨ ꯑꯗꯨꯝ ꯄꯤꯕꯤꯒꯅꯦꯕꯀꯣ ꯑꯗꯣ ꯑꯥ ꯑꯩꯈꯣꯏꯅ ꯂꯥꯛꯂꯒ ꯑꯥ ꯂꯩꯕꯗꯨ ꯈꯛꯇꯪ ꯑꯣꯏꯒꯗ꯭ꯔꯣ ꯅꯠꯇ꯭ꯔꯒꯅ ꯑꯩꯈꯣꯏꯅ ꯑꯣꯗꯔ ꯇꯧꯔꯛꯂꯒ ꯑꯣꯟꯂꯥꯏꯟ ꯄꯦꯃꯦꯟꯒꯨꯝꯕ ꯇꯧꯔꯒ ꯊꯤꯟꯕꯤꯔꯛꯄꯒꯤ ꯈꯨꯗꯣꯡ ꯆꯥꯕ ꯂꯩꯒꯗ꯭ꯔꯥ ꯑꯣ ꯍꯣꯏ ꯌꯥꯝ ꯅꯨꯡꯉꯥꯏꯔꯦ ꯑꯗꯨꯒ ꯑꯃꯅ ꯑꯩꯈꯣꯏꯒꯤ ꯃꯅꯤꯄꯨꯔꯗ ꯍꯧꯖꯤꯛ ꯗꯣꯛꯇꯔꯁꯤꯡꯅ ꯑꯩꯈꯣꯏꯒꯤ ꯃꯅꯤꯄꯨꯔꯒꯤ ꯄ꯭ꯔꯖꯥꯁꯤꯡꯁꯤꯗ ꯆꯪꯗꯕ ꯌꯥꯗꯕ ꯍꯥꯏꯗꯤ ꯃꯣꯏꯗ ꯀꯝꯃꯟ ꯑꯣꯏꯅ ꯅꯥꯕ ꯂꯥꯏꯅꯥꯁꯤꯡꯒꯤ ꯗꯣꯛꯇꯔꯁꯤꯡꯅ ꯏꯔꯤꯕ ꯍꯤꯗꯥꯛꯁꯤꯡꯒꯤ ꯑꯌꯥꯝꯕ ꯁꯦ ꯍꯣꯜꯁꯦꯜꯁꯤꯗꯒꯤ ꯑꯗꯨꯝ ꯂꯣꯏꯅꯃꯛ ꯐꯪꯕ ꯉꯝꯒꯗ꯭ꯔꯥ ꯅꯠꯇ꯭ꯔꯒꯅ ꯐꯪꯗꯕꯁꯤꯡ ꯌꯥꯎꯒꯗ꯭ꯔꯥ ꯑꯗꯨ ꯑꯃꯇꯪ ꯈꯪꯖꯅꯤꯡꯏ ꯑꯣ ꯑꯣ ꯍꯣꯏ ꯑꯩꯈꯣꯏ ꯑꯥ ꯗꯨꯀꯥꯟ ꯍꯣꯜꯁꯦꯜꯒꯤ ꯗꯨꯀꯥꯟ ꯑꯁꯤ ꯊꯦꯡꯅꯕ ꯑꯩꯈꯣꯏ ꯌꯥꯝ ꯅꯨꯡꯉꯥꯏꯔꯦ ꯑꯩꯈꯣꯏꯒꯤ ꯃꯅꯥꯛ ꯅꯛꯄ ꯁꯤꯗꯁꯨ ꯑꯩꯈꯣꯏꯒꯤ ꯀꯩꯅꯣꯒꯤ ꯔꯤꯇꯦꯂꯔꯁꯤꯒꯤ ꯃꯅꯥꯛ ꯅꯛꯄꯗꯁꯨ ꯍꯣꯁꯄꯤꯇꯥꯜ ꯑꯃ ꯂꯩꯌꯦ ꯃꯁꯤꯗ ꯁꯔꯖꯔꯤꯒꯤ ꯑꯩꯈꯣꯏ ꯑꯣꯄꯦꯔꯦꯁꯟꯒꯤ ꯀꯔꯤꯒꯤ ꯌꯥꯝꯅ ꯑꯥ ꯐꯕ ꯑꯃ ꯂꯩ ꯍꯥꯏꯔꯤꯕ ꯑꯗꯨꯅ ꯑꯩꯈꯣꯏꯒꯤ ꯄꯣꯠꯁꯤꯡ ꯑꯗꯨ ꯑꯩꯈꯣꯏꯒꯤꯗ ꯗꯔꯀꯥꯔ ꯑꯣꯏꯕꯁꯤꯡꯗꯣ ꯍꯧꯖꯤꯛꯀꯤ ꯅꯣꯏꯗꯒꯤ ꯍꯣꯜꯁꯦꯜ ꯁꯤꯗꯒꯒꯤ ꯄꯨꯟꯅ ꯂꯧꯔꯒ ꯊꯥꯕ ꯃꯇꯝꯗ ꯍꯦꯟꯅ ꯈꯨꯗꯣꯡ ꯆꯥꯕ ꯍꯥꯏꯗꯨ ꯑꯣꯏꯔꯅꯤ ꯑꯗꯨꯅ ꯍꯧꯖꯤꯛ ꯄꯥꯎ ꯐꯥꯎꯅꯕ ꯐꯪꯂꯤꯕꯁꯦ ꯑꯩ ꯌꯥꯝ ꯅꯨꯡꯉꯥꯏꯖꯔꯦ ꯑꯗꯨꯅ ꯑꯥ ꯄꯣꯠꯁꯤꯡ ꯑꯁꯤ ꯂꯧꯅꯕꯒꯤꯗꯃꯛꯇ ꯑꯩ ꯍꯌꯦꯡ ꯑꯩꯒꯤ ꯑꯥꯥ ꯑꯍꯥꯟꯕ ꯁꯛꯈꯪ ꯃꯥꯏꯈꯪꯅꯕꯁꯨ ꯑꯣꯏꯅ ꯑꯩꯒꯤ ꯁꯤꯗꯒꯤ ꯏꯁꯇꯥꯐ ꯇꯧꯔꯒ ꯍꯌꯦꯡ ꯑꯗꯨꯝ ꯊꯥꯖꯔꯛꯂꯒꯦ ꯌꯥꯝ ꯅꯨꯡꯉꯥꯏꯖꯔꯦ ꯎꯝ ꯐꯔꯦ ꯐꯔꯦ ꯊꯝꯖꯔꯒꯦ